ꯚꯥꯔꯠꯀꯤ ꯄꯨꯋꯥꯔꯤ ꯑꯁꯤ ꯊꯥꯏꯅ ꯅꯤꯡꯊꯧ ꯄꯥꯜꯂꯝꯕꯅ ꯃꯈꯣꯏꯅ ꯊꯧꯅꯥ ꯂꯩꯅ ꯐꯥꯏꯠ ꯇꯧꯅꯔꯝꯕ ꯃꯔꯝꯅ ꯊꯧꯅꯥ ꯑꯩꯈꯣꯏꯒꯤ ꯚꯥꯔꯠ ꯑꯁꯤ ꯐꯖꯅ ꯄꯥꯜꯂꯝꯃꯤ ꯑꯀꯜ ꯑꯊꯧ ꯂꯩꯕꯅ ꯅꯨꯡꯉꯥꯏ ꯌꯥꯏꯐꯅ ꯄꯥꯜꯂꯝꯃꯤ ꯅꯤꯡ ꯇꯝꯕ ꯂꯩꯕꯥꯛ ꯍꯥꯏꯕꯗꯨ ꯑꯣꯏꯔꯝꯃꯤ ꯑꯗꯨꯒ ꯑꯩꯈꯣꯏꯒꯤ

ꯔꯥꯅꯤ ꯂꯛꯁꯃꯤ ꯕꯥꯏ ꯍꯥꯏꯔꯤꯕ ꯃꯈꯣꯏꯁꯤꯡ ꯑꯁꯦ ꯌꯥꯝꯅ ꯊꯧꯅꯥ ꯂꯤꯡꯖꯦꯜ ꯂꯩꯅ ꯐꯥꯏꯠ ꯇꯧꯔꯝꯕ ꯚꯥꯔꯠꯀꯤꯗꯃꯛꯇꯅꯤ ꯍꯥꯏꯗꯨꯅ ꯆꯥꯗ ꯊꯛꯇꯕ ꯃꯈꯩ ꯃꯅꯝꯗ ꯃꯆꯥ ꯄꯣꯁꯤꯜꯂꯒ ꯂꯥꯟ ꯀꯌꯥ ꯊꯦꯡꯅꯗꯨꯅ ꯂꯥꯟꯊꯦꯡꯅꯔꯛꯈꯤꯕ ꯚꯥꯔꯠꯀꯤꯗꯃꯛꯇ ꯌꯥꯝꯅ ꯀꯟꯅ ꯍꯣꯠꯅꯔꯀꯈꯤꯕ ꯃꯤꯑꯣꯏꯁꯤꯡꯅꯤ